ꯚꯥꯔꯠꯇ ꯆꯠꯅꯔꯤꯕ ꯑꯩꯈꯣꯏ ꯃꯩꯍꯧꯔꯣꯟꯗꯒꯤ ꯂꯥꯛꯂꯕ ꯌꯣꯒꯥꯁꯤ ꯌꯥꯝ ꯏꯟꯇꯔꯦꯁ ꯑꯣꯏ ꯚꯥꯔꯠꯀꯤ ꯃꯅꯨꯡꯗ ꯌꯣꯒꯥ ꯒꯨꯔꯨ ꯃꯌꯥꯝ ꯑꯃ ꯂꯩ ꯑꯗꯨꯒ ꯑꯩꯅ ꯈ꯭ꯋꯥꯏꯗꯒꯤ ꯄꯥꯝꯖꯕ ꯌꯣꯒꯥ ꯒꯨꯔꯨꯗꯤ ꯕꯕꯥ ꯔꯥꯝ ꯗꯦꯕꯅꯤ ꯑꯗꯨ ꯃꯍꯥꯛꯀꯤ ꯂꯥꯏꯐ ꯏꯁꯇꯥꯏꯜ ꯃꯥꯅ ꯇꯧꯔꯤꯕ ꯌꯣꯒꯥ ꯃꯈꯜ ꯃꯥꯅ ꯍꯤꯡꯕꯒꯤ ꯃꯑꯣꯡ ꯃꯥꯒꯤ ꯋꯥꯈꯜꯂꯣꯟ ꯌꯣꯒꯥ ꯃꯦꯗꯤꯇꯦꯁꯟ ꯄꯨꯝꯅꯃꯛꯁꯤ ꯑꯩꯅ ꯄꯨꯛꯅꯤꯡ ꯍꯛꯆꯥꯡ ꯊꯋꯥꯏ ꯌꯥꯎꯅ ꯄꯥꯝꯖꯩ ꯑꯗꯨꯅ ꯑꯩꯒꯤ ꯈ꯭ꯋꯥꯏꯗꯒꯤ ꯄꯥꯝꯖꯕ ꯒꯨꯔꯨꯗꯤ ꯔꯥꯝ ꯗꯦꯕꯅꯤ